ꯍꯜꯂꯣ ꯑꯩ ꯃꯅꯤꯄꯨꯔꯗꯒꯤꯅꯤ ꯑꯗꯨꯝ ꯀꯔꯤ ꯍꯥꯏꯕꯤꯅꯤꯡꯕ ꯂꯩꯕꯒꯦ ꯑꯣ ꯀꯔꯝꯕ ꯃꯁꯥꯟꯅ ꯌꯦꯡꯅꯤꯡꯕꯒꯦ ꯄꯥꯝꯕꯒꯦ ꯑꯣ ꯃꯨꯛꯅꯥ ꯍꯥꯏꯕꯁꯤ ꯑꯩꯈꯣꯏ ꯃꯃꯥꯡꯉꯩꯒꯤ ꯌꯥꯝꯅ ꯑꯍꯟꯁꯤꯡꯅ ꯁꯥꯟꯅꯔꯝꯕ ꯑꯗꯨꯒꯨꯝꯕ ꯃꯁꯥꯟꯅ ꯑꯃꯅꯤ ꯃꯨꯛꯅꯥ ꯍꯥꯏꯕꯁꯤ ꯑꯀꯟꯕꯅ ꯊꯥꯅꯕ ꯍꯣꯠꯅꯕ ꯀꯔꯝꯍꯥꯏ ꯁꯥꯟꯅꯒꯦ ꯃꯤ ꯑꯅꯤ ꯁꯥꯟꯅꯒꯅꯤ ꯑꯗꯨ ꯑꯀꯟꯕꯗꯨꯅ ꯃꯥꯅ ꯑꯉꯝꯕ ꯁꯛꯀꯗꯧꯔꯤꯅꯤ ꯃꯁꯤ ꯃꯅꯝꯗꯨꯅ ꯇꯥꯗꯕ ꯌꯥꯗꯦ ꯃꯅꯝꯅ ꯇꯥꯅꯕ ꯍꯣꯠꯅꯒꯗꯕꯅꯤ ꯃꯗꯨꯗ ꯃꯇꯝ ꯌꯥꯝꯅ ꯆꯪꯉꯤ ꯀꯔꯛ ꯀꯔꯛ ꯏꯟꯅꯅ ꯃꯈꯣꯏ ꯑꯅꯤꯁꯤ ꯊꯥꯕ ꯉꯝꯅꯕ ꯑꯃꯅ ꯑꯃꯕꯨ ꯅꯝꯊꯅꯕ ꯑꯗꯩ ꯍꯨꯟꯊꯕ ꯉꯝꯅꯕ ꯀꯟꯅ ꯍꯣꯠꯅꯩ ꯑꯗꯨꯒ ꯍꯣꯟꯅꯔꯒ ꯊꯥꯒꯗꯧꯔꯤꯃꯤ ꯊꯥꯅꯒꯗꯧꯔꯤꯃꯤ ꯑꯗꯨꯅ ꯑꯌꯦꯡꯕ ꯃꯤꯅꯁꯨ ꯌꯥꯝꯅ ꯅꯨꯡꯉꯥꯏꯕ ꯑꯗꯨꯒꯨꯝꯕ ꯃꯁꯥꯟꯅ ꯑꯃꯅꯤ ꯃꯁꯤ ꯌꯥꯝꯅ ꯚꯥꯕꯣꯛꯁꯤꯡꯅꯁꯨ ꯑꯗꯨꯝ ꯌꯥꯝꯅ ꯌꯦꯡꯅꯤꯡꯕ ꯃꯁꯥꯟꯅ ꯑꯃꯅꯤ ꯃꯁꯤ ꯍꯦꯛꯇ ꯏꯆꯝ ꯆꯝꯅ ꯃꯥꯅ ꯃꯥꯕꯨ ꯑꯃꯅ ꯑꯃꯕꯨ ꯊꯥꯕ ꯉꯝꯅꯕ ꯍꯣꯠꯅꯕꯗ ꯑꯗꯨꯛꯀꯤ ꯍꯦꯠꯅꯖꯩ ꯀꯟꯅ ꯃꯥꯕꯨ ꯊꯥꯕ ꯉꯝꯅꯕ ꯑꯗꯨꯛꯀꯤ ꯀꯟꯅ ꯍꯣꯠꯅꯕ ꯇꯥꯏ ꯑꯗꯨꯒ ꯊꯥꯕ ꯉꯝꯃꯤꯕ ꯑꯗꯨꯅ ꯀꯟꯕ ꯑꯣꯏꯒꯗꯨꯔꯤꯕꯅꯤ ꯃꯥꯅ ꯃꯅꯪꯒꯟꯗꯨꯅ ꯀꯔꯤꯒꯨꯝꯕ ꯂꯩꯕꯥꯛ ꯇꯥꯈ꯭ꯔꯕꯗꯤ ꯑꯉꯝꯕ ꯁꯛꯑꯦ ꯁꯨꯃꯥꯏ ꯇꯧꯗꯅ ꯁꯥꯟꯅꯩ ꯂꯧꯁꯤꯡꯖꯨ ꯆꯪꯏ ꯄꯥꯛꯒꯜꯁꯨ ꯆꯪꯏ ꯂꯧꯁꯤꯡꯁꯨ ꯌꯥꯝ ꯗꯔꯀꯥꯔ ꯑꯣꯏ ꯃꯥꯕꯨ ꯑꯩꯅ ꯀꯔꯛ ꯀꯔꯛ ꯂꯥꯛꯁꯤꯟꯅ ꯆꯤꯡꯁꯜꯂꯛ ꯃꯇꯝꯗ ꯑꯗꯨꯒ ꯍꯦꯛꯇ ꯂꯧꯁꯤꯡ ꯑꯃꯗꯤ ꯄꯥꯡꯒꯜꯒ ꯂꯣꯏꯅꯅ ꯂꯣꯏꯅꯔꯒ ꯑꯗꯨꯗ ꯊꯥꯕ ꯉꯝꯅꯕ ꯍꯣꯠꯅꯒꯗꯧꯔꯤꯃꯤ ꯑꯩꯅ ꯅꯨꯃꯤꯠ ꯍꯥꯏꯕꯁꯤ ꯑꯌꯨꯛ ꯅꯨꯃꯤꯗꯥꯡꯋꯥꯏꯔꯝ ꯃꯇꯝꯗ ꯑꯌꯥꯝꯕ ꯁꯥꯟꯅꯩ ꯅꯨꯡꯊꯤꯟꯒꯤ ꯃꯇꯝꯗ ꯁꯥꯟꯅꯩ ꯑꯥꯎ ꯑꯥꯎ ꯅꯨꯃꯤꯗꯥꯡꯋꯥꯏ ꯃꯇꯝꯗ ꯑꯌꯥꯝꯕ ꯁꯥꯟꯅꯩ ꯅꯨꯃꯤꯗꯥꯡꯋꯥꯏꯒꯤ ꯅꯨꯃꯤꯠ ꯆꯥꯔ ꯃꯇꯨꯡꯗ ꯎꯝ ꯑꯣ ꯑꯗꯨ ꯀꯔꯝ ꯃꯇꯝꯗ ꯂꯥꯛꯄꯤꯒꯦ ꯍꯥꯏꯔꯤꯕꯅꯣ ꯑꯗꯨ ꯀꯗꯥꯏꯗꯒꯤ ꯑꯣꯏꯕꯤꯔꯕꯅꯣ ꯑꯣ ꯑꯗꯨ ꯚꯥꯔꯥ ꯀꯩꯗ ꯏꯝꯐꯥꯜꯗ ꯅ꯭ꯌꯨ ꯑꯩꯈꯣꯏꯒꯤ ꯂꯝꯗꯝꯁꯦ ꯀꯗꯥꯏꯗ ꯂꯩꯒꯗꯕꯔꯥ ꯀꯃꯥꯏ ꯇꯧꯗꯣꯔꯤꯕꯅꯣ ꯑꯥ ꯍꯣꯇꯦꯜ ꯃꯔꯥꯡ ꯀꯥꯏ ꯑꯩꯈꯣꯏꯒꯤꯗꯨꯗ ꯂꯩꯕ ꯌꯥꯏ ꯀꯩꯅꯣ ꯑꯗꯨ ꯍꯣꯇꯦꯜꯒꯤ ꯃꯃꯟꯁꯨ ꯑꯗꯨꯛꯌꯥꯝꯅ ꯄꯪꯇꯥꯡ ꯇꯥꯡꯕ ꯑꯣꯏꯗꯦ ꯀꯥ ꯑꯃꯗ ꯑꯍꯤꯡ ꯑꯃꯗ ꯂꯨꯄꯥ ꯆꯝꯔꯤ ꯆꯥꯝꯉꯥꯅ ꯑꯗꯨꯝꯇꯅꯤ ꯂꯧꯔꯤꯕ ꯑꯗꯨ ꯂꯥꯛꯄꯤꯌꯨ ꯑꯗꯨꯒ ꯍꯌꯦꯡꯗꯨꯃ ꯂꯩꯔꯒ ꯅꯤꯡꯊꯤꯖꯅ ꯐꯖꯅ ꯌꯦꯡꯕꯤꯌꯨ ꯎꯝ ꯂꯥꯛꯄ ꯃꯇꯝꯗ ꯍꯥꯟꯅ ꯐꯣꯟ ꯇꯧꯕꯤꯔꯛꯑꯣ ꯑꯗꯨꯒ ꯑꯗꯨꯃꯥꯏꯅ ꯀꯥꯗꯨ ꯁꯤꯟꯅꯅꯕ ꯎꯝ ꯑꯣ ꯐꯅꯤ ꯐꯅꯤ ꯍꯥꯏꯕꯤꯔꯛꯑꯣ ꯍꯥꯏꯕꯤꯔꯛꯑꯣ ꯑꯗꯨꯒ ꯁꯣꯝꯗ ꯇꯌꯥꯔꯤ ꯇꯧꯅꯕ ꯎꯝ ꯊꯝꯃꯣ ꯊꯝꯃꯣ